ꯍꯂꯣ ꯅꯪ ꯀꯩꯅꯣ ꯅꯠꯇ꯭ꯔꯣ ꯊꯣꯏ ꯅꯠꯇ꯭ꯔꯣ ꯑꯣ ꯅꯪ ꯑꯩ ꯆꯤꯡ ꯀꯥꯕꯩ ꯑꯝꯇ ꯍꯧꯒꯦꯅ ꯈꯜꯂꯛꯏꯕ ꯍꯟꯗꯛ ꯆꯩꯔꯥꯎꯕꯗꯣ ꯑꯗꯨ ꯆꯤꯡ ꯀꯥꯔꯨꯁꯦ ꯑꯧ ꯑꯗꯨ ꯑꯣ ꯅꯪ ꯀꯩꯀꯩ ꯐꯤꯔꯣꯜ ꯁꯦꯠꯂꯛꯀꯗꯧꯔꯤꯒꯦ ꯐꯅꯦꯛ ꯁꯦꯠꯂꯒꯗꯤ ꯀꯥ ꯅꯨꯡꯉꯥꯏꯔꯣꯏꯀꯣ ꯁꯦꯠꯊꯔꯁꯤ ꯖꯤꯟ ꯈꯪꯒꯥꯎꯁꯨ ꯂꯨꯝꯅꯤ ꯀꯩ ꯁꯦꯠꯁꯤꯒꯦ ꯁꯜꯋꯥꯔ ꯑꯣꯏ ꯁꯦꯠꯂꯁꯤꯔꯥ ꯀꯩ ꯁꯦꯠꯁꯤꯒꯦ ꯑꯣ ꯑꯗꯨꯃꯥꯏ ꯑꯗꯨꯒꯨꯝꯕ ꯁꯦꯠꯂꯁꯦ ꯑꯧ ꯑ ꯎꯝ ꯎꯝ ꯑꯗꯨ ꯀꯩꯀꯩ ꯆꯥꯅꯕ ꯊꯛꯅꯕ ꯀꯩꯀꯩ ꯑꯦꯔꯦꯟꯁ ꯋꯦꯔꯦꯟꯁ ꯇꯧꯁꯤꯒꯦ ꯎꯝ ꯎꯝ ꯎꯝ ꯎꯝ ꯎꯝ ꯑꯧ ꯑꯧ ꯑ ꯎꯝ ꯑꯣ ꯅꯣꯏ ꯒꯥꯔꯤ ꯑꯆꯧꯕꯗꯨꯒ ꯑꯩꯈꯣꯏ ꯒꯥꯔꯤ ꯑꯆꯧꯕꯗꯨꯒ ꯑꯉꯥꯡ ꯑꯉꯥꯡ ꯇꯧꯔꯒ ꯀꯩꯅꯣ ꯇꯧꯔꯒ ꯍꯥꯏꯗꯒ꯭ꯔꯁꯦ ꯍꯥ ꯑꯉꯥꯡꯒꯩꯅ ꯃꯈꯥꯗ ꯃꯣꯏꯒꯩ ꯁꯥꯟꯅꯍꯜꯂꯝꯃ ꯂꯣꯏꯔꯦ ꯏꯕꯥꯅꯤꯅ ꯑꯥ ꯀꯥꯔꯨꯔ ꯂꯣꯏꯔꯦ ꯎꯝ ꯄꯣꯔꯛꯇꯣꯏꯅꯤ ꯀꯩꯅꯣ ꯄꯣꯔꯛꯇꯣꯏꯅꯦ ꯑꯣ ꯄꯣꯔꯛꯑꯣ ꯄꯣꯔꯛꯑꯣ ꯃꯁꯝꯁꯨ ꯃꯁꯛꯁꯨ ꯈꯪꯅꯍꯜꯂꯁꯦ ꯎꯝ ꯑꯧ ꯉꯝꯕꯨ ꯉꯝꯒꯤꯗ꯭ꯔ ꯈꯪꯗꯦ ꯀꯥꯕꯗꯤ ꯑꯗꯨꯝ ꯂꯥꯏꯒꯤꯕꯅꯦꯕꯀꯣ ꯀꯨꯝꯗꯔꯛꯄꯩꯗꯣ ꯑꯗꯨ ꯌꯥꯝ ꯋꯥꯕꯅꯦ ꯍꯥꯏꯕ ꯑꯩꯈꯣꯏꯒꯤ ꯏꯁꯥꯁꯦ ꯆꯦꯟꯗꯕꯣꯏ ꯀꯩꯕꯣꯏ ꯎꯝ ꯎꯝ ꯑ ꯑꯉꯥꯡ ꯑꯣꯏꯔꯤꯉꯥꯏꯗꯗꯤ ꯀꯥꯏꯅꯤ ꯆꯩꯔꯥꯎꯕ ꯈꯨꯗꯤꯡꯒꯤ ꯑꯗꯨꯝ ꯀꯥ ꯆꯠꯇ꯭ꯔꯥ ꯑꯗꯨ ꯍꯧꯖꯤꯛꯇꯤ ꯀꯨꯏꯔꯦ ꯀꯥꯗꯕ ꯑꯗꯨ ꯅꯪ ꯅꯪ ꯑꯝꯇ ꯀꯩꯅꯣ ꯇꯧꯒꯦꯅ ꯅꯪꯒꯤ ꯅꯝꯕꯔꯁꯦ ꯃꯤꯉꯣꯟꯗꯩ ꯂꯧꯔꯤꯅꯦꯃꯤ ꯀꯣꯏꯊꯤ ꯊꯤꯔꯒ ꯑꯩꯈꯣꯏ ꯑꯗꯥꯏꯗ ꯅꯣꯏ ꯅꯣꯏ ꯑꯗꯥꯏꯗꯒꯤ ꯅꯨꯄꯤ ꯑꯃ ꯑꯩꯈꯣꯏꯗꯨꯗ ꯑꯣꯡꯕ ꯑꯃ ꯂꯩꯑꯕꯀꯣ ꯑꯗꯨꯗꯩ ꯂꯧꯔꯤꯕ ꯎꯝ ꯑꯧ ꯎꯝ ꯎꯝ ꯑꯇꯣꯞꯞꯗ ꯍꯧꯔꯨꯔꯗꯤ ꯉꯝꯗꯔꯦꯅ ꯇꯧꯔꯛꯀꯅꯤ ꯎꯝ ꯏꯕꯥꯅꯤꯗꯤ ꯊꯥꯏꯅꯁꯨ ꯀꯥꯃꯤꯟꯅꯔꯛꯄꯅꯤꯅ ꯎꯝ ꯁꯥꯏꯌꯦ ꯑꯧ ꯅꯣꯡ ꯐꯥꯗꯣꯛꯁꯨ ꯀꯥꯊꯣꯛꯑ ꯂꯣꯏꯔꯦ ꯀꯩꯅꯣꯀꯣ ꯎꯝ ꯎꯝ ꯎꯝ ꯎꯝ ꯅꯨꯡꯉꯥꯏꯕꯅꯤ ꯋꯥꯅꯨꯡꯉꯥꯏꯅꯤꯅꯦ ꯎꯝ ꯀꯩ ꯏꯟꯖꯥꯡ ꯆꯥꯔꯕ ꯎꯝ ꯎꯝ ꯐꯖ ꯐꯨꯗꯔꯝꯃꯅꯤ ꯅꯪꯗꯤ ꯑꯩꯈꯣꯏꯗꯤ ꯏꯔꯣꯜꯂꯦ ꯎꯝ ꯎꯝ ꯎꯝ ꯑꯗꯨꯅꯦ ꯂꯩꯁꯥꯔꯤꯉꯥꯏꯒꯤ ꯈꯨꯅꯨꯡꯉꯥꯏꯗꯣ ꯍꯥ ꯑꯧ ꯏꯆꯥꯅꯨꯄꯤꯒ ꯄꯣꯛꯑꯗꯤ ꯃꯌꯨꯝ ꯁꯨꯡꯄꯥꯟ ꯄꯥꯜꯍꯜꯂꯔꯣꯏ ꯑꯣ ꯅꯪꯒꯤ ꯅꯆꯥꯅꯨꯄꯤꯔꯥ ꯑꯣ ꯑꯣ ꯅꯆꯥꯅꯨꯄꯤ ꯑꯝꯈꯛꯇꯪ ꯉꯥꯏꯔꯤꯕꯣ ꯑꯣ ꯃꯈꯥ ꯇꯥꯔꯔꯣꯏꯗꯕ ꯑꯃꯇꯪꯗꯤ ꯇꯥꯒꯣꯍꯦ ꯎꯝ ꯎꯝ ꯎꯝ ꯑꯧ ꯎꯝ ꯍꯣꯏ ꯍꯣꯏ ꯄꯨꯡ ꯑꯗꯨꯃꯥꯏꯅ ꯁꯤꯒꯤ ꯅꯝꯕꯔꯁꯤꯗ ꯑꯗꯨꯝ ꯀꯩꯅꯣ ꯇꯧꯅꯔꯁꯦ ꯎꯝ ꯍꯣꯏ ꯍꯣꯏ ꯍꯣꯏ ꯍꯣꯏ ꯍꯣꯏ ꯍꯣꯏ ꯎꯝ